ꯎꯝ ꯍꯜꯂꯣ

ꯍꯥꯏꯔꯛꯑꯣ ꯍꯣꯔꯣ ꯀꯔꯤ ꯍꯥꯏꯅꯤꯡꯉꯥꯏ ꯂꯩꯒꯦ ꯇꯥꯔꯣ ꯇꯥꯏ ꯑꯣ ꯅꯪ ꯔꯤꯇꯔꯟ ꯇꯧꯔꯒꯦ ꯍꯥꯏꯕ ꯀꯔꯤ ꯅꯨꯡꯉꯥꯏꯇꯕ ꯂꯩꯒꯦ ꯑꯁꯦꯡꯕꯗꯤ ꯑꯩꯈꯣꯏꯗꯤ ꯋꯥꯟꯁ ꯁꯣꯜ ꯍꯥꯏꯕꯗꯤ ꯑꯩꯈꯣꯏꯁꯦ ꯔꯤꯇꯔꯟꯗꯤ ꯌꯥꯗꯕꯅꯦ ꯑꯗꯨ ꯅꯪ ꯅꯪꯒꯤꯗꯤ ꯔꯤꯇꯔꯟ ꯇꯧꯕꯤꯕ ꯇꯥꯔꯦꯅꯦ ꯅꯍꯥꯟ ꯂꯥꯏꯔꯗꯤ ꯅꯪ ꯅꯍꯥꯟ ꯂꯩꯔꯗꯤ ꯅꯪ ꯃꯃꯜ ꯀꯌꯥꯗ ꯂꯧꯕ꯭ꯔꯥ ꯆꯃꯔꯤꯗ ꯑꯣ ꯀꯔꯤ ꯂꯥꯏꯔꯤꯛ ꯑꯣꯏꯕ꯭ꯔꯥꯀꯣ ꯅꯪꯅ ꯂꯧꯕꯁꯦ ꯍꯤꯁꯇꯣꯔꯤꯒꯤ ꯑꯣ ꯍꯣꯏ ꯐꯔꯦ ꯐꯔꯦ ꯅꯪꯅ ꯄꯥꯝꯗꯕ ꯇꯥꯔꯗꯤ ꯍꯣꯏ ꯔꯤꯇꯔꯟ ꯇꯧꯕꯤꯒꯦ ꯀꯥꯏꯗꯦ ꯑꯗꯨ ꯅꯪꯅꯁꯨ ꯔꯤꯇꯔꯟ ꯇꯧꯕ ꯅꯨꯃꯤꯠꯁꯦ ꯑꯩꯈꯣꯏꯁꯦ ꯃꯟꯗꯦ ꯇꯨ ꯐ꯭ꯔꯥꯏꯗꯦꯗ ꯍꯦꯛꯇ ꯂꯥꯛꯎꯀꯣ ꯑꯩꯈꯣꯏꯁꯦ ꯁꯥꯇꯔꯗꯦ ꯁꯟꯗꯦꯁꯦ ꯑꯩꯈꯣꯏꯁꯨ ꯍꯣꯂꯤꯗꯦ ꯑꯣꯏꯕꯅꯦ ꯑꯗꯨ ꯕꯨꯛꯁꯇꯣꯔ ꯑꯩꯈꯣꯏ ꯍꯥꯡꯗꯕꯅꯦ

ꯑꯗꯨ ꯅꯪꯒꯤ ꯂꯥꯏꯔꯤꯛꯀꯤ ꯃꯃꯜꯗꯣ ꯑꯩ ꯍꯟꯖꯤꯜꯂꯛꯀꯦꯕ ꯀꯣ ꯂꯧꯔꯗꯤ ꯀꯥꯏꯗꯦ ꯑꯗꯨꯕꯨꯗꯤ ꯑꯗꯨ ꯐ꯭ꯔꯥꯏꯗꯦꯒ ꯃꯟꯗꯦ ꯇꯨ ꯐ꯭ꯔꯥꯏꯗꯦ ꯃꯔꯛꯇ ꯅꯪ ꯅꯨꯡꯊꯤꯟ ꯑꯣꯏꯒꯦꯔꯥ ꯍꯧꯖꯤꯛ ꯑꯩꯈꯣꯏꯒꯤ ꯄꯨꯡ ꯑꯍꯨꯝ ꯃꯃꯥꯡꯗ ꯂꯥꯛꯎꯀꯣ ꯑꯗꯨ ꯄꯨꯡ ꯇꯥꯔꯥꯗꯒꯤ ꯄꯨꯡ ꯑꯍꯨꯝ ꯃꯃꯥꯡꯗ ꯂꯥꯛꯎꯀꯣ ꯅꯪꯅ ꯎꯝ ꯂꯥꯛ ꯍꯣꯏ ꯍꯣꯏ ꯍꯣꯏ ꯑꯗꯨꯃꯥꯏ ꯇꯧꯔꯣ ꯅꯪ ꯑꯗꯨꯅ ꯂꯥꯛꯑꯒ ꯔꯤꯇꯔꯟ ꯇꯧꯔꯣ ꯑꯗꯨ ꯑꯀꯥꯏꯕ ꯂꯩꯇꯦ ꯅꯪꯅ ꯑꯇꯣꯞꯄꯗ ꯐꯪꯈ꯭ꯔꯗꯤꯀꯣ ꯎꯝ ꯎꯝ ꯑꯗꯨ ꯇꯥꯏꯃꯤꯡꯗꯨ ꯈꯪꯉꯦꯀꯣ ꯍꯥꯏꯕꯗꯤ ꯄꯨꯡ ꯑꯍꯨꯝ ꯄꯨꯡ ꯑꯌꯨꯛ ꯄꯨꯡ ꯇꯥꯔꯥꯗꯒꯤ ꯄꯨꯡ ꯑꯍꯨꯝ ꯐꯥꯎ ꯑꯗꯨ ꯃꯔꯛꯇ ꯂꯥꯛꯎꯀꯣ ꯑꯩꯈꯣꯏ ꯑꯩꯈꯣꯏ ꯄꯨꯡ ꯑꯩꯈꯣꯏ ꯄꯨꯡ ꯑꯍꯨꯝꯗꯒꯤ ꯑꯩꯈꯣꯏ ꯀ꯭ꯂꯣꯁ ꯇꯧꯕꯅꯦ ꯑꯣ ꯑꯗꯨ ꯇꯥꯏꯃꯤꯡꯗ ꯑꯩꯅ ꯍꯥꯏꯕ ꯇꯥꯏꯃꯤꯡꯗ ꯅꯪꯅ ꯖꯁ ꯇꯥꯏꯃꯤꯡꯗꯨ ꯐꯪꯉꯗꯤ ꯑꯗꯨ ꯃꯇꯝꯗ ꯂꯥꯛꯑꯣ ꯑꯗꯨ ꯑꯩ ꯂꯩꯇꯕ ꯇꯥꯔꯁꯨ ꯑꯩꯒꯤ ꯃꯤ ꯋꯥꯏꯠꯅꯔꯁꯤꯡꯗꯨ ꯂꯩꯔꯝꯒꯅꯤ ꯃꯈꯣꯏꯗ ꯍꯥꯏꯔꯒ ꯑꯩꯅ ꯍꯥꯏꯔꯛꯑꯦ ꯍꯥꯏꯅ ꯑꯗꯨꯝ ꯔꯤꯇꯔꯟ ꯇꯧꯔꯣꯀꯣ ꯎꯝ ꯏꯁꯥ ꯂꯩꯔꯗꯤ ꯂꯩꯔꯦ ꯂꯩꯇ꯭ꯔꯁꯨ ꯑꯩꯅ ꯑꯩꯒꯤ ꯃꯤꯗ ꯑꯗꯨꯝ ꯍꯥꯏꯕꯤꯔꯛꯀꯦ ꯅꯪꯅ ꯑꯗꯨꯝ ꯂꯥꯛꯑꯒ ꯔꯤꯇꯔꯟ ꯇꯧꯔꯣ ꯀꯥꯏ ꯀꯥꯏꯕ ꯂꯩꯇꯦ ꯑꯥ ꯒ꯭ꯌꯥꯟ ꯇꯥꯏꯀꯣ ꯎꯝ ꯑꯇꯣꯞꯄ ꯂꯩꯔꯇꯤ ꯀꯣꯟꯅ ꯑꯇꯣꯞꯄ ꯂꯩꯔꯗꯤ ꯂꯧꯒꯗꯕ ꯂꯥꯏꯔꯤꯛ ꯂꯩꯕ꯭ꯔꯣ ꯍꯣꯏ ꯍꯣꯏ ꯂꯥꯏꯔꯤꯛꯇꯤ ꯌꯥꯝ ꯂꯩ ꯅꯪ ꯑꯄꯥꯝꯕ ꯂꯥꯛꯑꯒ ꯑꯄꯥꯝꯕ ꯈꯜꯂꯣꯀꯣ ꯑꯣꯀꯦ ꯑꯣꯀꯦ ꯑꯗꯨꯗꯤ ꯊꯝꯃꯒꯦ ꯑꯗꯨꯗꯤꯀꯣ ꯑꯣꯀꯦ ꯎꯝ